ꯃꯅꯤꯄꯨꯔꯗ ꯂꯩꯔꯤꯕ ꯃꯔꯨꯑꯣꯏꯕ ꯄ꯭ꯔꯥꯏꯚꯦꯠ ꯍꯣꯁꯄꯤꯇꯥꯜꯁꯤꯡ ꯑꯁꯤ ꯀꯔꯤ ꯀꯔꯤꯅꯣ ꯑꯃꯁꯨꯡ ꯃꯁꯤꯅ ꯀꯔꯝꯅ ꯑꯅꯥ ꯂꯥꯌꯦꯡꯗ ꯈꯨꯗꯣꯡꯆꯥꯕꯁꯤꯡ ꯄꯤꯕꯒꯦ ꯍꯣꯁꯄꯤꯇꯥꯜꯁꯤꯡ ꯑꯗꯨꯗꯤ ꯏꯁꯀꯥꯏ ꯍꯣꯁꯄꯤꯇꯥꯜ ꯕꯕꯤꯅꯥ ꯗꯥꯏꯒꯅꯣꯁꯇꯤꯛꯁ ꯏꯝꯐꯥꯜ ꯍꯣꯁꯄꯤꯇꯥꯜ ꯑꯦꯁꯤꯌꯥꯟ ꯍꯣꯁꯄꯤꯇꯥꯜ ꯑꯃꯁꯨꯡ ꯁꯤꯇꯤ ꯍꯣꯁꯄꯤꯇꯥꯜꯁꯤꯡꯁꯤꯅꯤ ꯃꯣꯏꯅ ꯈꯨꯗꯣꯡꯆꯥꯕ ꯄꯤꯕꯗꯤ ꯀꯩꯅꯣ ꯍꯥꯏꯕ ꯃꯇꯝꯗ ꯁꯔꯀꯥꯔꯗ ꯐꯪꯗꯕ ꯐꯦꯁꯤꯂꯤꯇꯤ ꯃꯌꯥꯝ ꯑꯃ ꯄ꯭ꯔꯥꯏꯚꯦꯠꯇ ꯐꯪꯍꯜꯂꯒ ꯃꯣꯏꯒꯤ ꯈꯨꯗꯣꯡꯆꯥꯕꯁꯤꯡ ꯑꯗꯨ ꯃꯣꯏꯅ ꯄꯤ ꯁꯨꯃꯥꯏꯅ ꯇꯧꯋꯤ